ꯍꯜꯂꯣ ꯑꯗꯨꯗꯤ ꯅꯣꯏꯅ ꯑꯗꯨꯝ ꯍꯥꯏꯔꯛꯑꯣ ꯃꯈꯜ ꯃꯈꯜ ꯗꯤꯖꯥꯏꯟꯒꯤ ꯃꯇꯨꯡ ꯏꯜꯂꯦ ꯑꯄꯤꯛꯄꯗꯨ ꯆꯍꯨꯝ ꯌꯥꯡꯈꯩ ꯁꯨꯃꯥꯏꯅ ꯈꯤꯇꯪ ꯆꯥꯎꯈꯠꯄꯅ ꯆꯃꯔꯤ ꯆꯃꯉꯥ ꯍꯦꯟꯅ ꯆꯥꯎꯈꯠꯄꯅ ꯆꯥꯇꯔꯨꯛ ꯆꯥꯇꯔꯦꯠ ꯄꯤꯕꯁꯨ ꯂꯩ ꯍꯣꯏ ꯑꯄꯨꯟꯕ ꯂꯧꯔꯒꯕꯨꯗꯤ ꯍꯣꯏ ꯅꯣꯏ ꯂꯥꯛꯑꯣ ꯑꯗꯨꯒ ꯌꯦꯡꯉꯔꯣ ꯑꯗꯨꯒ ꯇꯥꯕ ꯇꯥꯕꯅꯤ ꯀꯩꯅꯣ